ꯑꯩꯒꯤ ꯊꯕꯛꯇ ꯆꯦꯂꯦꯟꯖꯤꯡ ꯍꯥꯏꯔꯒꯗꯤ ꯍꯟꯗꯛꯀꯤ ꯏꯟꯇꯔꯅꯦꯠ ꯊꯤꯡꯕ ꯈꯣꯠꯄ ꯑꯩꯈꯣꯏ ꯃꯅꯤꯄꯨꯔꯗ ꯈ ꯇꯧꯋꯦ ꯑꯗꯨꯅ ꯑꯗꯨꯕꯨ ꯑꯩꯒꯤ ꯊꯕꯛꯇꯨꯗꯤ ꯁꯣꯏꯕ ꯌꯥꯗꯕꯅꯤꯅ ꯑꯩꯒꯤ ꯄꯣꯔꯖꯦꯛꯇꯨꯗꯤ ꯂꯣꯏꯁꯟꯗ ꯌꯥꯗꯕꯅꯤꯅ ꯑꯩ ꯉꯝꯅꯕ ꯑꯗꯨꯝ ꯍꯦꯟꯋꯥꯛ ꯑꯣꯏꯔꯁꯨ ꯑꯗꯨꯝ ꯐꯦꯁ ꯇꯨ ꯐꯦꯁ ꯎꯅꯔꯒ ꯑꯩꯒꯤ ꯄꯣꯔꯖꯦꯛꯇꯣꯗꯨꯝ ꯍꯦꯟꯗꯜ ꯇꯧꯈꯤ